ꯍꯜꯂꯣ ꯖꯄꯥꯅꯤꯁ ꯃꯦꯃꯣꯔꯤꯑꯦꯜ ꯋꯥꯔꯅꯦꯕ ꯁꯣꯝꯅ ꯆꯪꯕꯤꯔꯛꯏꯁꯦ ꯃꯅꯤꯄꯨꯔꯗ ꯂꯩꯕ ꯍꯥꯏꯗꯤ ꯊꯥꯏꯅ ꯖꯄꯥꯟ ꯂꯥꯟꯒꯤ ꯃꯇꯝꯗ ꯑꯗꯨꯗ ꯁꯤꯈꯤꯕ ꯖꯥꯄꯥꯟ ꯑꯥꯔꯃꯤꯁꯤꯡꯗꯣ ꯍꯥꯏꯗꯤ ꯖꯄꯥꯟꯒꯤ ꯃꯤꯁꯤꯡꯗꯣ ꯑꯗꯨꯒꯤ ꯃꯦꯃꯣꯔꯤꯑꯦꯜ ꯃꯦꯃꯣꯔꯤ ꯑꯣꯏꯅ ꯅꯤꯡꯁꯤꯡꯂꯒ ꯂꯩꯍꯧꯅꯕ ꯍꯥꯏꯅ ꯎꯝ ꯀꯔꯤ ꯍꯥꯏꯇꯥꯔꯦ ꯂꯥꯟꯃꯤꯁꯤꯡꯗꯣ ꯐꯨꯝꯈꯤꯕ ꯑꯗꯨꯅ ꯅꯤꯁꯤꯡꯂꯒ ꯂꯧꯍꯧꯅꯕꯅ ꯊꯝꯕ ꯃꯐꯝꯅꯤ ꯍꯥꯏꯇꯔꯦ ꯍꯥꯟꯅ ꯍꯥꯟꯅ ꯑꯗꯨꯁꯨ ꯃꯣꯏꯅ ꯇꯥꯕꯤꯔꯃꯒꯗꯕ ꯃꯥꯜꯂꯦ ꯎꯝ

ꯑꯃꯨꯛꯀ ꯍꯟꯕꯤꯔꯛꯑꯣ ꯇꯥꯗ꯭ꯔꯦ ꯇꯥꯍꯧꯗ꯭ꯔꯦ ꯑꯗꯨꯗꯨꯒꯤ ꯃꯔꯝꯗꯣ ꯆꯞ ꯆꯥꯕꯁꯦ ꯑꯩꯁꯦ ꯈꯪꯗ꯭ꯔꯦ

ꯌꯥꯏ ꯑꯗꯨꯝ ꯐꯣꯇꯣꯒꯨꯝꯕꯁꯦ ꯂꯣꯏꯅ ꯑꯗꯨꯝ ꯌꯥꯏ ꯃꯅꯨꯡꯗꯗꯤ ꯐꯣꯇꯣ ꯀꯥꯞꯄꯁꯦ ꯑꯗꯤ ꯑꯌꯥꯕ ꯄꯥꯔꯃꯤꯠꯁꯦ ꯄꯤꯗꯦꯕ ꯃꯄꯥꯟꯗ ꯑꯣꯏꯅ ꯀꯥꯞꯄꯤꯎ ꯑꯍꯥꯟꯕ ꯑꯣꯏꯅ ꯂꯥꯛꯄ꯭ꯔꯣ ꯁꯤꯗ ꯎꯝ ꯃꯣꯏꯔꯥꯡ ꯂꯣꯛꯇꯥꯛ ꯂꯦꯛꯇꯤ ꯆꯠꯂꯨꯔꯕꯣ ꯗꯤ ꯑꯥꯏꯑꯦꯟꯑꯦ ꯃ꯭ꯌꯨꯖꯤꯝꯁꯤꯒ ꯂꯣꯛꯇꯥꯛ ꯂꯦꯛꯀ ꯑꯗꯨꯝ ꯅꯛꯅꯔꯦꯗꯅ ꯈꯣꯡꯅ ꯆꯠꯂꯁꯨ ꯌꯥꯔꯦ ꯑꯗꯨꯝ ꯏꯅꯛ ꯅꯛꯄ ꯃꯐꯝ ꯑꯣꯏꯅ ꯑꯗꯨꯅ ꯂꯣꯛꯇꯥꯛ ꯂꯦꯛꯇꯁꯨ ꯌꯥꯝꯅ ꯐꯖꯔꯕꯅꯦ ꯍꯧꯖꯤꯛꯇꯤ ꯁꯦꯝꯒꯠ ꯈꯣꯀꯠꯇꯅ ꯊꯝꯂꯕꯅꯦꯕ ꯑꯗꯨꯗ ꯑꯗꯨꯗꯁꯨ ꯀꯣꯏꯕ ꯑꯣꯏꯅ ꯆꯠꯄꯁꯨ ꯌꯥꯅꯤ ꯎꯝ ꯍꯥꯏꯗꯤ ꯍꯧꯖꯤꯛ ꯀꯥꯟ ꯌꯥꯝ ꯐꯖꯅ ꯁꯦꯝꯒꯠꯂꯕꯅꯦꯕ ꯀꯔꯤ ꯍꯥꯏꯕꯅꯣ ꯎꯝ ꯍꯣꯏ ꯀꯔꯤ ꯍꯥꯏꯕꯅꯣ ꯑꯣ ꯐꯨꯝꯗꯤ ꯃꯊꯛꯇ ꯁꯥꯔꯒ ꯂꯩꯕ ꯁꯪꯗꯨꯔꯥ

ꯁꯤꯁꯦ ꯑꯩꯈꯣꯏꯅ ꯇꯨꯔꯤꯁꯁꯤꯡꯁꯤꯅ ꯑꯦꯇ꯭ꯔꯦꯛꯁꯟ ꯇꯧꯅꯕ ꯍꯥꯏꯗꯤ ꯑꯣꯏꯅ ꯁꯦꯝꯒꯠꯈꯤꯕꯅꯦꯕ ꯉꯥꯏꯍꯥꯛ ꯂꯥꯛꯄꯗ ꯉꯥꯏꯍꯥꯛꯇ ꯑꯣꯏꯔꯁꯨ ꯄꯣꯊꯥꯕ ꯄꯣꯊꯥꯕ ꯑꯣꯏꯅꯕꯅ ꯃꯐꯝꯗꯣ ꯑꯗꯨꯃꯥꯏꯅ ꯁꯦꯝꯈꯤꯕꯅꯦ ꯃꯊꯪꯗꯁꯨ ꯁꯤꯗ ꯑꯗꯨꯝ ꯂꯥꯛꯄꯤꯌꯣ